ꯑꯩꯍꯥꯛꯅ ꯑꯩꯒꯤ ꯏꯃꯥ ꯂꯣꯟꯗ ꯅꯠꯇ꯭ꯔꯕ ꯑꯇꯣꯞꯄ ꯂꯣꯟꯒꯤ ꯂꯥꯏꯔꯤꯛ ꯀꯌꯥ ꯑꯃ ꯄꯥꯖꯈ꯭ꯔꯦ ꯂꯥꯏꯔꯤꯛ ꯑꯗꯨꯒꯤ ꯋꯥꯔꯤ ꯑꯗꯨ ꯌꯥꯝꯅ ꯅꯨꯡꯁꯤꯕ ꯀꯥꯟꯅꯕ ꯑꯣꯏꯈꯤ ꯍꯟꯗꯣꯛꯂꯕ ꯕ꯭ꯔꯖꯤꯟꯒꯤ ꯃꯇꯥꯡꯒꯤ ꯂꯥꯏꯔꯤꯛ ꯑꯁꯤ ꯌꯥꯝꯅ ꯐꯩ ꯃꯁꯤꯗꯒꯤ ꯑꯩꯈꯣꯏꯅ ꯑꯇꯣꯞꯄ ꯂꯣꯟꯒꯤ ꯂꯥꯏꯔꯤꯛ ꯀꯌꯥ ꯑꯃꯔꯣꯝ ꯏꯁꯥꯒꯤ ꯂꯣꯟꯗ ꯍꯦꯟꯅ ꯊꯣꯏꯅ ꯑꯥꯔꯊ ꯈꯪꯅ ꯄꯥꯖꯕ ꯐꯪꯖꯕ ꯌꯥꯝꯅ ꯅꯨꯉꯥꯏꯖꯩ ꯃꯥꯂꯦꯝꯒꯤ ꯃꯤꯄꯨꯡ ꯈꯨꯗꯤꯡꯃꯛꯅ ꯄꯥꯕ ꯌꯥꯕ ꯑꯩꯈꯣꯏꯒꯤ ꯏꯃꯥꯂꯣꯟꯗ ꯏꯕ ꯂꯥꯏꯔꯤꯛ ꯑꯃ ꯍꯥꯏꯔꯒꯗꯤ ꯏꯂꯤꯁꯥꯒꯤ ꯑꯃꯒꯤ ꯃꯍꯥꯎ ꯗ ꯇꯦꯁ ꯑꯣꯞ ꯏꯂꯤꯁꯥ ꯍꯥꯏꯕ ꯂꯥꯏꯔꯤꯛ ꯑꯁꯤ ꯄꯥꯕ ꯌꯥꯝꯅ ꯌꯥꯕ ꯂꯥꯏꯔꯤꯛꯅꯤ ꯌꯥꯝꯅ ꯅꯨꯡꯁꯤꯕ ꯂꯥꯏꯔꯤꯛꯅꯤ